ꯑꯩꯒꯤ ꯄꯨꯟꯁꯤꯗ ꯑꯩꯉꯣꯟꯗ ꯈ꯭ꯋꯥꯏꯗꯒꯤ ꯃꯔꯨꯑꯣꯏꯕ ꯄꯔꯥ ꯑꯃꯗꯤ ꯇꯝꯕꯤꯈꯤ ꯑꯩꯅ ꯑꯩꯅ ꯌꯨꯝ ꯄꯥꯜꯂꯒ ꯑꯩꯅ ꯏꯍꯥꯟ ꯍꯥꯟꯅ ꯆꯪꯕ ꯅꯨꯃꯤꯠꯇꯨꯗ ꯑꯩꯒꯤ ꯏꯅꯦꯝ ꯑꯣꯏꯗꯣꯔꯤꯕ ꯑꯗꯨꯒ ꯏꯀꯨꯕꯣꯛ ꯑꯗꯨꯒꯅ ꯑꯩꯉꯣꯟꯗ ꯌꯨꯝꯗ ꯂꯩꯔꯤꯕ ꯏꯆꯤꯟ ꯏꯅꯥꯎ ꯄꯨꯝꯅꯃꯛꯁꯦ ꯂꯣꯏꯃꯛꯁꯦ ꯅꯪꯒ ꯄꯣꯛꯃꯤꯟꯅꯕ ꯅꯆꯤꯟ ꯅꯅꯥꯎꯃꯛꯅꯤ ꯈꯜꯂꯨ ꯑꯩꯈꯣꯏꯕꯨꯅ ꯑꯄꯣꯛꯄ ꯅꯄꯥ ꯅꯃꯥꯅꯦꯅ ꯈꯜꯂꯨ ꯂꯩꯍꯧꯔꯤꯕ ꯅꯄꯥ ꯅꯃꯥꯗꯣ ꯑꯗꯨꯃꯛꯅꯦ ꯍꯥꯏꯅ ꯈꯜꯂꯨ ꯅꯨꯡꯁꯤꯅꯕ ꯍꯥꯏꯕꯁꯦ ꯂꯩꯕ ꯐꯪꯗꯦ ꯐꯠꯇꯕ ꯑꯃ ꯇꯧꯕꯗꯤ ꯂꯥꯏ ꯑꯐꯕ ꯑꯃ ꯑꯣꯏꯍꯟꯕꯗꯤ ꯌꯥꯝꯅ ꯂꯨꯏ ꯊꯃꯣꯏ ꯁꯦꯡꯉꯕꯗꯤ ꯐꯠꯇꯕꯁꯨ ꯆꯪꯕ ꯉꯝꯗꯦ ꯐꯠꯇꯕ ꯈꯛꯇꯪ ꯈꯜꯂꯒꯗꯤ ꯑꯐꯕꯁꯨ ꯑꯐꯕ ꯑꯣꯏꯅ ꯈꯟꯕ ꯉꯝꯗꯦ ꯑꯐꯕ ꯈꯜꯂꯒꯗꯤ ꯐꯠꯇꯕꯁꯨ ꯑꯐꯕ ꯑꯣꯏꯅ ꯈꯟꯕ ꯉꯝꯃꯤ ꯐꯠꯇꯕ ꯈꯜꯂꯒꯗꯤ ꯐꯠꯇꯕ ꯄꯨꯝꯅꯃꯛꯅꯁꯨ ꯑꯩꯉꯣꯟꯗ ꯌꯦꯡꯁꯜꯂꯤ ꯑꯐꯕ ꯈꯜꯂꯒꯗꯤ ꯐꯠꯇꯕ ꯀꯌꯥ ꯇꯧꯔꯛꯑꯒꯁꯨ ꯆꯪꯕ ꯉꯝꯗꯦ ꯍꯥꯏꯕ ꯄꯔꯥ ꯑꯁꯦ ꯑꯩꯒꯤ ꯏꯅꯦꯝ ꯏꯀꯨꯅ ꯑꯩꯉꯣꯟꯗ ꯇꯥꯛꯄꯤꯈꯤ